ꯚꯥꯔꯠꯇ ꯂꯩꯔꯤꯕ ꯁꯤꯟꯅꯥꯏꯕꯁꯤꯡ ꯑꯁꯤ ꯈꯨꯗꯣꯡ ꯆꯥꯕ ꯄꯤꯕ ꯈꯔꯃꯛꯇꯤ ꯋꯥꯠꯂꯤ ꯍꯥꯏꯅ ꯑꯩꯅ ꯈꯟꯖꯩ ꯃꯔꯝꯗꯤ ꯃꯔꯝꯗꯤ ꯑꯩꯈꯣꯏꯒꯤ ꯂꯩꯔꯤꯕ ꯀꯂꯥꯇꯕꯨ ꯄꯥꯝꯖꯗꯨꯅ ꯆꯠꯆꯔꯤꯕ ꯁꯤꯟꯅꯥꯏꯕꯁꯤꯡ ꯑꯁꯤꯕꯨ ꯃꯌꯥꯝꯅ ꯍꯔꯥꯎ ꯇꯌꯥꯝꯕ ꯅꯨꯉꯥꯏꯅꯕꯒꯤꯗꯃꯛꯇ ꯇꯧꯕ ꯀꯂꯥꯅꯤ ꯍꯥꯏꯗꯅ ꯃꯈꯣꯅ ꯂꯧꯋꯤ ꯑꯩꯈꯣꯏꯅ ꯇꯧꯖꯔꯤꯕ ꯁꯤꯟ ꯑꯁꯤꯕꯨ ꯇꯁꯦꯡꯅ ꯃꯌꯥꯝꯒꯤ ꯃꯥꯡꯗ ꯄꯨꯊꯣꯛꯄ ꯌꯥꯕ ꯍꯦꯟꯅ ꯆꯥꯎꯈꯠꯄ ꯌꯥꯕ ꯊꯧꯗꯥꯡ ꯑꯣꯏꯅ ꯂꯧꯕꯤꯗꯦ ꯑꯃꯗꯤ ꯑꯩꯈꯣꯏꯅ ꯌꯣꯛꯈꯠꯂꯛꯏꯕ ꯀꯂꯥ ꯑꯁꯤꯕꯨ ꯍꯦꯟꯅ ꯃꯄꯨꯡ ꯐꯥꯕ ꯑꯩꯈꯣꯏꯒꯤ ꯇꯨꯡꯒꯤ ꯃꯤꯔꯣꯟꯗ ꯑꯩꯈꯣꯏꯕꯨ ꯁꯛ ꯇꯥꯛꯀꯗꯧꯕꯅꯤ ꯍꯥꯏꯕꯁꯤ ꯀꯌꯥ ꯈꯟꯕꯤꯕꯒꯤ ꯃꯍꯨꯠꯇ ꯑꯩꯈꯣꯏꯕꯨ ꯅꯨꯡꯉꯥꯏꯕ ꯉꯥꯏꯍꯥꯛꯀꯤ ꯍꯔꯥꯎ ꯇꯌꯥꯝꯕꯒꯤ ꯐꯣꯡꯗꯣꯛꯄ ꯑꯣꯏꯅ ꯁꯥꯕ ꯁꯤꯟꯅꯥꯏꯐꯝꯅꯤ ꯍꯥꯏꯅ ꯂꯧꯋꯤ